ꯑꯩꯅ ꯆꯠꯅꯤꯡꯂꯤꯕ ꯂꯝꯁꯤꯡꯗꯤ ꯃꯔꯨ ꯑꯣꯏꯅ ꯑꯩꯈꯣꯏꯒꯤ ꯊꯥꯏꯂꯦꯟꯒꯨꯝꯕ ꯗꯨꯕꯥꯏ ꯑꯔꯥꯕ ꯑꯇꯩ ꯑꯇꯩꯁꯨ ꯆꯠꯅꯤꯡꯉꯤ ꯑꯗꯨꯕꯨ ꯁꯤꯅ ꯃꯔꯨ ꯑꯣꯏꯅ ꯑꯩꯅ ꯆꯠꯅꯤꯡꯉꯤ ꯃꯔꯝꯗꯤ ꯑꯔꯥꯕ ꯍꯥꯏꯔꯤꯁꯤꯅ ꯑꯩꯈꯣꯏꯒꯤ ꯃꯨꯁꯜꯃꯥꯟꯁꯤꯡꯒꯤ ꯑꯣꯏꯕ ꯍꯁ ꯆꯠꯄꯑꯅ ꯑꯩꯈꯣꯏꯒꯤ ꯏꯕꯨꯡꯉꯣ ꯅꯨꯡꯁꯤꯕꯕꯨ ꯒꯤ ꯃꯐꯝꯗ ꯑꯩꯈꯣꯏꯒꯤ ꯂꯥꯏꯅꯤꯡ ꯂꯥꯏꯁꯣꯟ ꯑꯣꯏꯅ ꯑꯩꯈꯣꯏꯒꯤ ꯑꯗꯨꯝꯍꯥꯏꯅ ꯆꯠꯂꯒ ꯑꯩꯈꯣꯏꯒꯤ ꯏꯕꯨꯡꯉꯣ ꯅꯨꯡꯁꯤꯕꯒꯤ ꯄꯣꯛꯐꯝꯅꯤ ꯃꯔꯝꯗꯤ ꯃꯗꯨꯅ ꯑꯩꯈꯣꯏꯒꯤ ꯑꯉꯥꯡ ꯄꯣꯛꯊꯣꯔꯛꯄꯗ ꯑꯩꯈꯣꯏꯒꯤ ꯀꯩꯗꯧꯕ ꯍꯥꯏꯕꯗꯤ ꯑꯗꯨꯝꯍꯥꯏꯅ ꯆꯠꯄ ꯃꯇꯝꯗ ꯑꯗꯨꯝꯍꯥꯏꯅ ꯑꯣꯛꯑꯦꯅ ꯍꯥꯏꯅꯩ ꯑꯗꯨꯒꯤꯗꯃꯛꯇ ꯑꯩꯈꯣꯏꯅ ꯃꯔꯨ ꯑꯣꯏꯅ ꯆꯠꯅꯤꯡꯉꯤ ꯑꯗꯨꯒ ꯗꯨꯕꯥꯏꯒꯨꯝꯕ ꯊꯥꯏꯂꯦꯟꯒꯨꯝꯕ ꯍꯥꯏꯔꯤꯁꯤꯅ ꯑꯩꯈꯣꯏꯒꯤ ꯀꯣꯏꯕꯁꯤ ꯌꯥꯝꯅ ꯄꯥꯝꯖꯕ ꯑꯩ ꯏꯁꯥꯁꯤ ꯑꯗꯨꯕꯨ ꯏꯁꯥꯒꯤ ꯄꯩꯁꯥ ꯅꯨꯡꯁꯥꯒꯤ ꯐꯤꯕꯝꯅ ꯑꯩꯈꯣꯏꯒꯤ ꯆꯠꯄꯗꯤ ꯉꯝꯗꯤ ꯉꯝꯖꯗꯕ ꯋꯥꯈꯜꯗꯕꯨꯗꯤ ꯂꯩꯖꯕ ꯑꯗꯨꯅ ꯀꯣꯏꯕꯁꯤꯗꯤ ꯀꯣꯏꯕ ꯂꯥꯡꯕ ꯁꯥꯟꯕ ꯍꯥꯏꯕꯁꯤ ꯑꯩ ꯌꯥꯝꯅ ꯄꯥꯝꯖꯩ ꯑꯗꯨꯕꯨ ꯄꯩꯁꯥ ꯅꯨꯡꯁꯥ ꯂꯩꯇꯕꯒꯤ ꯃꯔꯝꯅ ꯑꯗꯨꯝꯍꯥꯏꯅ ꯑꯗꯨꯝ ꯄꯨꯟꯁꯤꯁꯤ ꯂꯣꯏꯒꯗꯕ ꯃꯥꯜꯂꯦ